ꯍꯧꯖꯤꯛ ꯍꯧꯖꯤꯛꯀꯤ ꯑꯣꯏꯅꯗꯤ ꯑꯩ ꯀꯩꯁꯨ ꯊꯣꯏꯗꯣꯛꯄ ꯊꯕꯛ ꯏꯪꯒꯥꯡ ꯇꯧꯕ ꯂꯩꯇꯦ ꯌꯨꯝꯗ ꯑꯉꯥꯡ ꯈꯔ ꯇꯨꯏꯁꯟ ꯇꯧꯔꯒ ꯑꯗꯨꯒ ꯇꯨꯏꯁꯟ ꯈꯔ ꯇꯧ ꯑꯗꯨꯒ ꯅꯣꯡ ꯃꯇꯝ ꯃꯇꯝꯒꯤ ꯑꯣꯏꯕ ꯊꯕ ꯏꯪꯒꯥꯡ ꯁꯨꯕ ꯌꯥꯕ ꯈꯔ ꯁꯨꯔꯒ ꯑꯗꯨꯝ ꯄꯨꯡꯂꯩ ꯄꯪꯂꯩ ꯃꯔꯩꯔꯤ ꯑꯗꯨꯕꯨ ꯑꯩ ꯇꯨꯡꯗꯗꯤ ꯌꯥꯝꯅ ꯑꯆꯧꯕ ꯕꯤꯖꯤꯅꯦꯁꯃꯦꯟ ꯑꯃ ꯑꯣꯏꯒꯦꯅꯗꯤ ꯈꯜꯂꯤ ꯑꯗꯨꯒꯤ ꯑꯩ ꯍꯧꯖꯤꯛ ꯄ꯭ꯂꯥꯟ ꯑꯗꯨꯅ ꯍꯧꯖꯤꯛ ꯀꯟꯅ ꯄꯩꯁꯥ ꯇꯥꯟꯗꯨꯅ ꯍꯣꯠꯅꯔꯤ